ꯚꯥꯔꯠꯇ ꯃꯃꯤꯡ ꯆꯠꯂꯕ ꯖꯒꯣꯏꯒꯤ ꯃꯑꯣꯡ ꯃꯇꯧ ꯈꯔꯗꯨꯗꯤ ꯚꯥꯔꯠ ꯅꯥꯇꯤꯌꯝ ꯀꯊꯛ ꯃꯅꯤꯄꯨꯔ ꯗꯥꯟꯁ ꯑꯁꯤꯅꯆꯤꯡꯕ ꯀꯌꯥ ꯃꯔꯨꯝ ꯂꯩꯔꯤ ꯑꯩꯍꯥꯛꯅ ꯈ꯭ꯋꯥꯏꯗꯒꯤ ꯄꯥꯝꯕ ꯗꯥꯟꯁꯔ ꯑꯃꯒꯤ ꯃꯔꯝꯗ ꯍꯥꯏꯔꯕꯗꯤ ꯔꯨꯞꯃꯤꯅꯤ ꯗꯦꯕꯤ ꯃꯍꯥꯛ ꯑꯁꯤ ꯚꯥꯔꯠ ꯅꯥꯇꯤꯌꯝ ꯖꯒꯣꯏ ꯗꯥꯟꯁ ꯑꯁꯤꯒꯤ ꯃꯅꯨꯡꯗ ꯆꯟꯕ ꯗꯥꯟꯁ ꯀꯌꯥ ꯇꯧꯔꯤꯕ ꯑꯐꯥꯎꯕꯤ ꯗꯥꯟꯁꯔ ꯑꯃꯅꯤ